ꯈꯨꯡꯒꯪꯒꯤ ꯃꯤꯑꯣꯏꯁꯤꯡꯗꯤ ꯊꯦꯡꯅꯔꯤꯕ ꯑꯋꯥꯕꯁꯦ ꯌꯥꯝ ꯌꯥꯝꯃꯤ ꯀꯔꯤꯒꯨꯝꯕ ꯈꯨꯗꯣꯡꯆꯥꯗꯕ ꯃꯌꯥꯝ ꯑꯃ ꯂꯩ ꯎꯀꯤꯜꯗ ꯍꯥꯏꯔꯣ ꯄꯨꯂꯤꯁꯇ ꯍꯥꯏꯔꯣ ꯏꯁꯇꯦꯁꯟ ꯆꯠꯄ ꯑꯣꯏꯔꯣ ꯑꯗꯩ ꯋꯥꯌꯦꯜꯁꯪ ꯆꯠꯄ ꯑꯣꯏꯔꯣ ꯈꯨꯗꯣꯡꯆꯥꯗꯕ ꯃꯌꯥꯝꯁꯦ ꯑꯩꯈꯣꯏ ꯑꯗꯨꯝ ꯊꯦꯡꯅꯩ ꯑꯗꯩ ꯀꯔꯤꯒꯨꯝꯕ ꯃꯇꯝꯗ ꯍꯥꯏꯅꯦ ꯆꯠꯂꯒ ꯂꯥꯏꯔꯤꯛ ꯂꯥꯏꯁꯨꯗꯨ ꯋꯥꯠꯄ ꯃꯔꯝꯅ ꯍꯥꯏꯗꯤ ꯎꯀꯤꯜꯅꯁꯨ ꯈꯤꯇꯪ ꯊꯧꯁꯥꯕꯤꯗꯕ ꯍꯥꯏꯒꯗ꯭ꯔꯥ ꯑꯗꯩ ꯄꯨꯂꯤꯁ ꯏꯁꯇꯦꯁꯟꯗꯁꯨ ꯃꯇꯝ ꯍꯦꯟꯗꯣꯛꯈꯤꯕꯒꯨꯝꯕ ꯀꯔꯤꯒꯨꯝꯕ ꯈꯔ ꯈꯔ ꯑꯗꯨꯝ ꯑꯩꯈꯣꯏ ꯑꯗꯨꯝ ꯈꯨꯗꯣꯡꯊꯤꯕ ꯈꯔ ꯊꯦꯡꯅꯩ